ꯁꯟ ꯌꯣꯛꯄꯗ ꯍꯥꯃꯦꯡ ꯌꯣꯛꯄꯗ ꯏꯔꯣꯏ ꯌꯣꯛꯄꯗ ꯑꯃ ꯑꯃ ꯌꯣꯛꯄꯗ ꯀꯃꯥꯏꯅ ꯗꯤꯖꯤꯖꯁꯦ ꯂꯥꯛꯂꯒ ꯁꯥꯁꯤꯡꯁꯤ ꯁꯤꯕ ꯈꯣꯠꯄ ꯅꯥꯕ ꯑꯃ ꯑꯃ ꯊꯣꯛꯂꯛꯄꯁꯤ ꯀꯔꯤꯒꯤ ꯃꯔꯝꯗ ꯍ꯭꯭ꯋꯥꯠ ꯑꯥꯔ ꯁꯝ ꯀꯣꯃꯟ ꯗꯤꯖꯤꯖ ꯗꯦꯠ ꯀꯦꯟ ꯏꯟꯐꯦꯛ ꯑꯦꯅꯤꯃꯦꯜ ꯏꯟ ꯑꯦꯅꯤꯃꯦꯜ ꯍꯥꯖꯕꯦꯟꯗꯔꯤ ꯑꯦꯟ ꯍꯥꯎ ꯀꯦꯟ ꯗꯦ ꯕꯤ ꯄ꯭ꯔꯤꯚꯦꯟꯇꯦꯠ ꯍꯤꯟꯁ ꯐꯨꯗ ꯃꯥꯎꯠ ꯗꯤꯖꯤꯖ ꯑꯦꯚꯟ ꯏꯟꯐ꯭ꯂꯨꯏꯟꯁ ꯑꯦꯁꯦꯇ꯭ꯔꯥ ꯍꯥꯏꯕꯒꯤ ꯃꯔꯝꯗ ꯍꯥꯏꯕꯤꯌꯣ ꯍꯥꯏꯅ ꯍꯥꯏꯕꯅꯤꯅ ꯁꯟ ꯌꯣꯛꯄꯗ ꯁꯟꯒꯤ ꯂꯥꯏꯅꯥ ꯂꯥꯛꯄ ꯃꯇꯝ ꯃꯇꯝ ꯑꯣꯏꯅ ꯂꯩꯌꯦ ꯑꯗꯣ ꯁꯟꯁꯤꯡꯅ ꯆꯤꯟꯖꯥꯛ ꯆꯥꯕꯗ ꯅꯥꯄꯤ ꯍꯩꯅꯗꯕ ꯃꯄꯤ ꯆꯥꯟꯅꯗꯕ ꯅꯥꯄꯤꯁꯤꯡꯁꯤ ꯆꯥꯔꯒ ꯁꯟ ꯁꯤꯕ ꯈꯣꯠꯄ ꯌꯥꯝ ꯂꯩꯌꯦ ꯃꯁꯤꯁꯤ ꯚꯤꯇꯦꯅꯔꯤ ꯗꯣꯛꯇꯔꯁꯤꯡꯅ ꯈꯪꯅ ꯆꯦꯛꯁꯤꯟꯗꯨꯅ ꯆꯤꯡꯗꯁꯨ ꯑꯃꯃꯝꯗꯁꯨ ꯃꯐꯝ ꯑꯦꯅꯤ ꯃꯐꯝꯗꯁꯨ ꯂꯥꯛꯂꯒ ꯃꯣꯏꯅ ꯌꯦꯡꯁꯤꯟꯗꯨꯅ ꯍꯤꯗꯥꯛ ꯄꯤꯔꯒ ꯍꯤꯗꯥꯛ ꯀꯥꯞꯂꯒ ꯍꯤꯗꯥꯛ ꯈꯣꯛꯂꯒ ꯇꯧꯔꯒ ꯇꯧꯕ ꯌꯥꯝ ꯂꯩꯌꯦ ꯑꯗꯨꯕꯨ ꯑꯩꯈꯣꯏ ꯆꯤꯡꯗ ꯆꯤꯡꯗ ꯁꯟ ꯌꯣꯛꯄ ꯏꯔꯣꯏ ꯌꯣꯛꯄ ꯍꯥꯃꯦꯡ ꯌꯣꯛꯄ ꯌꯥꯎ ꯌꯣꯛꯄ ꯁꯒꯣꯜ ꯑꯗꯨ ꯑꯗꯥꯒꯨꯝꯕꯗꯤ ꯀꯌꯥ ꯌꯣꯛꯇꯦ ꯑꯗꯨꯕꯨ ꯃꯁꯤꯒꯨꯝꯕ ꯌꯣꯛꯄ ꯃꯇꯝꯁꯤꯗ ꯑꯩꯈꯣꯏꯒꯤ ꯆꯤꯡꯗ ꯀꯃꯥꯏꯅ ꯇꯧꯕ꯭ꯔꯥ ꯀꯔꯤ ꯇꯧꯕ꯭ꯔꯥ ꯀꯃꯥꯏꯅ ꯁꯤꯕ꯭ꯔꯥ ꯀꯃꯥꯏꯅ ꯇꯧꯕ꯭ꯔꯥ ꯍꯥꯏꯔꯒ ꯆꯤꯟꯖꯥꯛꯇ ꯁꯤꯕ ꯈꯣꯠꯄ ꯃꯌꯥꯝ ꯂꯩ ꯆꯤꯟꯖꯥꯛ ꯄꯤꯕ ꯋꯥꯠꯄ ꯈꯣꯠꯄꯗꯒꯤ ꯆꯤꯟꯖꯥꯛ ꯆꯤꯟꯖꯥꯛ ꯆꯥꯕꯗ ꯆꯥꯅꯗꯕ ꯆꯤꯟꯖꯥꯛꯀꯨꯝꯕ ꯆꯥꯕꯗ ꯅꯥꯏ ꯑꯗꯨꯒ ꯁꯟꯗ ꯑꯩꯈꯣꯏ ꯃꯤꯗ ꯐꯨꯔꯤꯠ ꯊꯣꯛꯄꯀꯨꯝꯅ ꯁꯟꯗꯁꯨ ꯐꯨꯔꯤꯀꯨꯝꯕ ꯊꯨꯞꯂꯒ ꯃꯁꯤꯒꯤ ꯑꯅꯥꯕ ꯑꯅꯥꯕꯁꯤ ꯃꯥꯂꯩꯅ ꯃꯁꯥꯅ ꯂꯩ ꯂꯩꯔꯒ ꯀꯔꯤ ꯇꯧꯔꯒ ꯅꯥꯔꯒ ꯁꯤꯕ ꯈꯣꯠꯄ ꯌꯥꯝ ꯂꯩꯌꯦ ꯑꯗ ꯁꯟꯁꯤ ꯃꯥꯅ ꯀꯔꯤ ꯇꯧꯔꯒ ꯃꯤꯔꯣꯟꯈꯤꯕ ꯃꯇꯝꯁꯤꯗ ꯃꯥꯁꯤ ꯃꯄꯤ ꯃꯄꯤꯁꯤ ꯃꯤꯅ ꯐꯨꯕ ꯈꯣꯠꯄ ꯀꯟꯅ ꯆꯩꯅ ꯌꯩꯕꯤꯕ ꯈꯣꯠꯄꯗꯨꯁꯨ ꯇꯨꯕ ꯈꯣꯠꯄꯗꯁꯨ ꯃꯁꯤꯒꯨꯝꯕꯁꯤ ꯁꯟ ꯏꯔꯣꯏ ꯍꯥꯏꯕ ꯍꯥꯃꯦꯡ ꯍꯥꯏꯕ ꯃꯁꯤꯒꯨꯝꯕꯁꯤ ꯌꯥꯝ ꯁꯤꯒꯜꯂꯦ ꯑꯗꯨꯒꯤ ꯃꯔꯝ ꯑꯣꯏꯅ ꯑꯩꯈꯣꯏ ꯁꯟ ꯌꯣꯛꯄ ꯑꯩꯈꯣꯏꯅ ꯌꯣꯛꯂꯤꯕ ꯁꯟꯁꯤꯡꯗ ꯑꯩꯈꯣꯏꯅ ꯌꯥꯝ ꯀꯤꯌꯥꯔꯐꯨꯜ ꯇꯧꯕ ꯗꯔꯀꯥꯔ ꯑꯣꯏꯕ ꯑꯩꯈꯣꯏ ꯑꯩꯈꯣꯏꯒꯤ ꯚꯤꯇꯦꯅꯔꯤ ꯍꯣꯁꯄꯤꯇꯥꯜꯗꯒꯤ ꯑꯦꯅꯤꯃꯦꯜ ꯍꯁꯕꯦꯟꯗꯔꯤ ꯃꯁꯤꯒꯨꯝꯕꯗꯒꯤ ꯑꯩꯈꯣꯏꯅ ꯍꯤꯗꯥꯛ ꯀꯃꯥꯏꯅ ꯀꯔꯤ ꯀꯅꯥꯏ ꯀꯔꯤ ꯇꯧꯊꯣꯛꯐꯝ ꯊꯣꯛꯏ ꯃꯤꯔꯣꯟꯕꯗꯅ ꯀꯔꯤ ꯍꯤꯗꯥꯛ ꯄꯤꯒꯅꯤ ꯃꯤꯔꯣꯟꯕ ꯃꯇꯝꯗ ꯀꯔꯤ ꯆꯤꯟꯖꯥꯛ ꯄꯤꯒꯅꯤ ꯍꯥꯏꯕ ꯑꯩꯈꯣꯏ ꯐꯖꯅ ꯈꯜꯂꯒ ꯃꯁꯤꯒꯨꯝꯕꯁꯤ ꯄꯤꯔꯒ ꯑꯩꯈꯣꯏ ꯃꯥꯒꯤ ꯃꯆꯤꯟꯗ ꯅꯥꯕ ꯈꯣꯠꯄ ꯃꯥꯒꯤ ꯃꯊꯨꯟꯗ ꯊꯤ ꯐꯥꯏꯕꯗ ꯅꯥꯕ ꯈꯣꯠꯄ ꯁꯟ ꯏꯔꯣꯏ ꯍꯥꯃꯦꯡꯒꯨꯝꯕꯗ ꯌꯥꯝ ꯂꯩ ꯃꯁꯤꯒꯨꯝꯕꯁꯤ ꯃꯁꯤꯒꯨꯝꯕꯒꯤ ꯂꯥꯏꯅꯥ ꯑꯩꯈꯣꯏꯅ ꯃꯁꯤꯒꯨꯝꯕꯁꯤ ꯀꯃꯥꯏꯅ ꯆꯦꯟꯁꯤꯟꯒꯅꯤ ꯀꯃꯥꯏꯅ ꯃꯁꯤꯕꯨ ꯏꯐꯦꯛ ꯂꯥꯛꯍꯜꯂꯣꯏ ꯍꯥꯏꯕꯒꯤ ꯑꯩꯈꯣꯏꯅ ꯀꯟꯅ ꯍꯣꯠꯅꯔꯒ ꯀꯟꯅ ꯆꯦꯛꯁꯤꯜꯂꯒ ꯁꯟ ꯏꯔꯣꯏꯁꯤ ꯌꯣꯛꯄ ꯇꯥꯕꯅꯤ ꯑꯩꯈꯣꯏꯅ ꯆꯤꯟꯖꯥꯛ ꯄꯤꯕ ꯆꯤꯟꯖꯥꯛ ꯄꯤꯔꯤꯕ ꯆꯥꯔꯤꯕ ꯊꯛꯂꯤꯕ ꯃꯌꯥꯝꯁꯤ ꯑꯩꯈꯣꯏꯅ ꯀꯃꯥꯏꯅ ꯀꯔꯤ ꯃꯇꯝꯗ ꯀꯃꯥꯏꯅ ꯀꯔꯤ ꯃꯇꯝꯗ ꯆꯥꯔꯒ ꯌꯥꯗꯦ ꯀꯔꯤ ꯃꯇꯝꯗ ꯆꯥꯔꯒ ꯌꯥꯏ ꯍꯥꯏꯕ ꯁꯟ ꯏꯔꯣꯏꯁꯤꯡꯗꯁꯨ ꯑꯩꯈꯣꯏꯅ ꯆꯦꯛꯁꯤꯟꯂꯒ ꯑꯩꯈꯣꯏꯅ ꯌꯦꯡꯐꯝ ꯊꯣꯛꯏ ꯃꯁꯤꯒꯨꯝꯕꯁꯤ ꯑꯩꯈꯣꯏ ꯚꯤꯇꯤꯅꯔꯤ ꯑꯩꯈꯣꯏꯅ ꯈꯪꯗꯕ ꯑꯩꯈꯣꯏꯅ ꯌꯣꯛꯄ ꯃꯤꯁꯤꯡꯅ ꯈꯪꯗꯕꯁꯤ ꯑꯩꯈꯣꯏꯒꯤ ꯚꯤꯇꯤꯅꯔꯤ ꯑꯦꯅꯤꯃꯦꯜ ꯍꯁꯕꯦꯟꯗꯔꯤ ꯈꯣꯏꯗ ꯑꯩꯈꯣꯏ ꯍꯪꯂꯒ ꯃꯥꯒꯤ ꯗꯤꯖꯤꯖ ꯁꯨꯃꯥꯏꯅ ꯂꯩꯌꯦ ꯁꯨꯃꯥꯏꯅ ꯂꯩꯌꯦ ꯑꯩꯈꯣꯏꯅ ꯑꯦꯛꯁꯄ꯭ꯂꯦꯅꯦꯁꯟ ꯐꯖꯅ ꯇꯧꯔꯒ ꯑꯩꯈꯣꯏ ꯍꯤꯗꯥꯛ ꯑꯗꯨ ꯑꯗꯥ ꯃꯅꯥ ꯃꯁꯤꯡ ꯂꯧꯔꯒ ꯑꯩꯈꯣꯏ ꯁꯦꯝꯕ ꯈꯣꯠꯄꯁꯤ ꯌꯥꯝ ꯐꯩꯌꯦ ꯍꯥꯏꯅ ꯑꯩ ꯃꯌꯥꯝꯗ ꯍꯥꯏꯕꯅꯤ ꯊꯦꯡꯀ꯭ꯌꯨ